ꯅꯨꯄꯤ ꯃꯆꯥꯁꯤꯡꯗ ꯂꯦꯞꯇꯣꯞ ꯑꯃꯁꯨꯡ ꯕꯥꯏ ꯁꯥꯏꯀꯜ ꯄꯤꯕꯅ ꯂꯥꯏꯔꯕ ꯏꯃꯨꯡꯗꯗꯤ ꯁ꯭ꯀꯨꯜꯒ ꯌꯨꯝꯒ ꯌꯥꯝ ꯂꯥꯞꯅꯕꯅꯤꯅ ꯕꯥꯏ ꯁꯥꯏꯀꯜ ꯑꯗꯨꯗ ꯆꯠꯄꯗ ꯌꯥꯝꯅ ꯈꯨꯗꯣꯡ ꯆꯥꯕ ꯄꯤ ꯑꯗꯨꯒ ꯂꯦꯞꯇꯣꯞꯅꯁꯨ ꯀꯥꯟꯅꯕ ꯀꯌꯥ ꯃꯔꯨꯝ ꯄꯤ ꯃꯍꯥꯛꯅ ꯌꯦꯡꯅꯤꯡꯉꯤꯕ ꯀꯌꯥ ꯑꯃꯁꯨ ꯂꯦꯞꯇꯣꯞꯀꯤ ꯃꯇꯥꯡ ꯂꯣꯞꯇꯣꯞꯀꯤ ꯃꯇꯦꯡꯅ ꯌꯦꯡꯕ ꯉꯝꯍꯜꯂꯤ